ꯋꯥꯇꯣꯟꯅ ꯋꯥꯡꯉꯒ ꯀ꯭ꯋꯥꯛꯅ ꯐꯝꯗꯦꯛꯏ ꯍꯥꯏꯕ ꯋꯥꯇꯣꯟꯅ ꯋꯥꯡꯉ ꯀ꯭ꯋꯥꯛꯅ ꯐꯝꯗꯦꯛꯏ ꯍꯥꯏꯕꯗꯤ ꯃꯥꯅ ꯄꯣꯡꯕ ꯆꯥꯎꯕꯁꯨ ꯆꯥꯎꯕ ꯃꯇꯝꯗ ꯃꯉꯣꯟꯗꯒꯤ ꯍꯦꯟꯕ ꯀꯅꯥꯒꯨꯝꯕ ꯑꯃ ꯂꯥꯛꯑꯒ ꯃꯥꯕꯨ ꯅꯝꯊꯕ ꯆꯐꯨ ꯀꯥꯏꯔꯒ ꯀ꯭ꯋꯥꯛꯅ ꯍꯔꯥꯎꯏ ꯏꯃꯨꯡ ꯃꯅꯨꯡ ꯍꯥꯏꯗꯤ ꯏꯃꯨꯡ ꯃꯅꯨꯡ ꯈꯠꯅ ꯆꯩꯅꯕ ꯇꯧꯔꯒ ꯃꯈꯣꯏꯕꯨ ꯀꯜꯂꯛ ꯌꯦꯡꯊꯤꯕ ꯃꯤꯅ ꯍꯔꯥꯎꯕ ꯑꯗꯨꯅꯤ